ꯍꯜꯂꯣ ꯀꯩꯅꯣꯝꯇ ꯍꯥꯏꯖꯔꯛꯀꯦ ꯇꯧꯕꯅꯦ ꯃꯦꯗꯥꯝꯗ ꯑꯩ ꯑꯉꯥꯡꯗꯣ ꯃꯁꯥ ꯉꯝꯗꯗꯅ ꯂꯩꯔꯦ ꯑꯗꯣ ꯉꯁꯤ ꯊꯥꯒꯗꯣꯔꯤꯕ ꯑꯦꯛꯖꯥꯝꯁꯦ ꯃꯥ ꯊꯥꯕ ꯉꯝꯃꯣꯏꯗꯧꯔꯦ ꯑꯗꯨ ꯃꯥꯅ ꯃꯁꯥ ꯐꯒꯠꯂꯛꯑꯒ ꯅꯣꯡꯃ ꯌꯦꯡꯉꯒ ꯊꯥꯕꯗꯤ ꯀꯔꯤ ꯀꯥꯏꯒꯦ ꯌꯥꯒꯗ꯭ꯔꯣ ꯑꯉꯥꯡ ꯃꯃꯤꯡꯗꯣ ꯔꯤꯗꯥ ꯍꯥꯏꯕꯅꯦ ꯑꯗꯨ ꯑꯣꯏꯔꯒꯗꯤ ꯑꯩ ꯗꯣꯛꯇꯔꯗ ꯆꯦꯛꯑꯞ ꯇꯧꯔꯨꯔꯒꯦ ꯑꯗꯨꯒ ꯔꯤꯄꯣꯠꯇꯣ ꯄꯨꯔꯒ ꯂꯥꯛꯆꯔꯒꯦ ꯍꯣꯏ ꯍꯣꯏ ꯐꯔꯦ ꯐꯔꯦ ꯑꯗꯨꯗꯤ ꯌꯥꯝ ꯅꯨꯡꯉꯥꯏꯖꯔꯦ